ꯌꯦꯟ ꯉꯥꯅꯨ ꯂꯣꯏꯕꯒꯤ ꯐꯥꯝꯗ ꯌꯦꯟ ꯉꯥꯅꯨ ꯑꯁꯤ ꯅꯤꯡꯊꯤꯅ ꯁꯦꯟꯅꯔꯤ ꯍꯥꯏꯕꯁꯤ ꯈꯪꯅꯕ ꯑꯗꯨꯒ ꯇꯥꯊꯤ ꯇꯥꯑꯣꯏꯅ ꯇꯧꯗꯦ ꯍꯥꯏꯕꯁꯤ ꯁꯣꯏꯗꯅꯕ ꯌꯦꯟ ꯉꯥꯅꯨꯁꯤꯡ ꯑꯗꯨꯕꯨ ꯆꯥꯡ ꯅꯥꯏꯅ ꯃꯁꯥ ꯌꯦꯡꯊꯣꯛꯄꯤꯕ ꯆꯦꯛ ꯇꯧꯕꯤꯕ ꯏꯁꯤꯡ ꯃꯇꯤꯛ ꯆꯥꯅ ꯄꯤꯕꯤꯕ ꯑꯀꯟꯕ ꯑꯀꯪꯕ ꯑꯆꯣꯠꯇꯕ ꯑꯀꯪꯕ ꯃꯐꯝꯗ ꯊꯝꯕꯤꯕ ꯃꯈꯣꯏꯒꯤ ꯂꯩꯐꯝꯗꯣ ꯂꯥꯏꯠ ꯐꯖꯅ ꯊꯝꯕꯤꯕ ꯍꯥꯏꯔꯤꯕꯁꯤꯡ ꯑꯁꯤ ꯇꯧꯔꯕꯗꯤ ꯑꯩꯈꯣꯏꯅ ꯃꯈꯣꯏꯒꯤ ꯃꯔꯝꯗ ꯁꯦꯡꯅ ꯈꯪꯕ ꯉꯝꯒꯅꯤ